ꯁꯣꯝꯗ ꯑꯩꯅ ꯉꯔꯥꯡꯗꯒꯤ ꯑꯆꯤꯟꯕ ꯊꯕꯛ ꯑꯃ ꯆꯠꯇꯧꯕ ꯂꯩ ꯍꯥꯏꯗꯨꯅ ꯀꯩꯅꯣ ꯀꯥꯔ ꯕꯨꯛ ꯇꯧꯖꯈꯤꯕꯗꯨ ꯍꯧꯖꯤꯛ ꯐꯥꯎꯕꯗꯤ ꯌꯧꯔꯛꯇ꯭ꯔꯤ ꯃꯇꯃꯁꯤꯁꯨ ꯐꯅꯌꯥꯝ ꯊꯦꯡꯖꯤꯜꯂꯛꯑꯦ ꯑꯗꯨꯒꯤ ꯃꯊꯛꯇ ꯉꯔꯥꯡꯗꯒꯤꯁꯨ ꯐꯖꯅ ꯀꯣꯜ ꯇꯧꯔꯒ ꯍꯥꯏꯅꯈꯤꯕꯅꯤ ꯁꯤ ꯃꯇꯝ ꯁꯨꯃꯥꯏꯅ ꯁꯤ ꯁꯨꯃꯥꯏꯅ ꯇꯧꯔꯒ ꯑꯩ ꯑꯆꯤꯟꯕ ꯊꯕꯛ ꯑꯃ ꯂꯩꯔꯦ ꯑꯗꯨꯒꯤꯗꯃꯛꯇ ꯃꯐꯝꯗꯨꯗ ꯆꯠꯅꯕ ꯍꯥꯏꯗꯤ ꯈꯔ ꯉꯟꯅ ꯂꯥꯛꯄꯤꯌꯣ ꯈꯣꯠꯄꯤꯌꯣ ꯃꯇꯝ ꯀꯩꯅꯣꯗꯨ ꯑꯗꯨꯗꯒꯤ ꯈꯤꯇꯪ ꯉꯟꯈꯠꯅ ꯂꯥꯛꯄꯤꯌꯣ ꯍꯥꯏꯈꯤꯕꯅꯤ ꯃꯤꯅꯤꯠ ꯃꯉꯥ ꯇꯔꯥ ꯑꯗꯣ ꯍꯧꯖꯤꯛ ꯐꯥꯎꯕ ꯑꯝꯇ ꯌꯧꯔꯛꯇ꯭ꯔꯦ ꯑꯗꯣ ꯀꯔꯤ ꯇꯧꯔꯒ ꯑꯗꯣꯝ ꯀꯔꯤ ꯇꯧꯔꯒ ꯂꯩꯕꯤꯕꯅꯣ ꯃꯐꯝ ꯀꯗꯥꯏꯗ ꯀꯔꯤ ꯊꯕꯛꯀꯤ ꯑꯆꯤꯟꯕ ꯂꯩꯕꯩ ꯆꯠꯄꯤꯕꯅꯣ ꯈꯣꯠꯄꯅꯣ ꯑꯗꯣ ꯍꯧꯖꯤꯛ ꯍꯧꯖꯤꯛ ꯑꯩꯗꯣ ꯇꯉꯥꯏ ꯐꯗꯅ ꯌꯥꯝ ꯑꯊꯨꯕ ꯑꯣꯏꯁꯤꯜꯂꯦ ꯑꯗꯨ ꯃꯐꯝ ꯆꯥꯕ ꯍꯥꯏꯗꯤ ꯂꯩꯔꯒꯗꯤ ꯑꯗꯨꯝ ꯈꯔ ꯊꯨꯅ ꯂꯥꯛꯄꯤꯌꯨ ꯁꯣꯝꯗ ꯑꯩꯁꯨ ꯉꯥꯏꯕꯗ ꯃꯐꯝꯗꯨꯁꯨ ꯈꯪꯖꯕ ꯄꯥꯝꯃꯦ ꯑꯗꯣꯝꯅ ꯂꯩꯔꯤꯕ ꯃꯐꯝ ꯑꯗꯒꯤ ꯃꯤꯅꯤꯠ ꯀꯌꯥꯃꯨꯛꯀꯤ ꯃꯅꯨꯡꯗ ꯌꯧꯔꯛꯀꯅꯤ ꯍꯥꯏꯕꯗꯨꯁꯨ ꯑꯩ ꯈꯪꯕ ꯄꯥꯝꯃꯤ